ꯍꯂꯣ ꯏꯍꯦ ꯑꯩꯅ ꯑꯣꯖꯥꯗꯒꯤ ꯅꯤꯉꯣꯜ ꯆꯥꯛꯀꯧꯕꯒꯤ ꯃꯔꯝꯗꯣ ꯑꯩꯅ ꯈꯤꯇꯪ ꯈꯪꯅꯤꯡꯗꯅ ꯑꯗꯨꯒꯤ ꯍꯪꯖꯔꯛꯄ ꯅꯤꯉꯣꯟ ꯆꯥꯛꯀꯧꯕꯁꯤ ꯀꯔꯝꯍꯥꯏꯅ ꯇꯧꯕꯅꯣ ꯑꯗꯒꯤ ꯀꯔꯝꯕ ꯃꯇꯝꯗ ꯄꯥꯡꯊꯣꯛꯄꯅꯣ ꯍꯥꯏꯗꯤ ꯀꯔꯝꯕ ꯃꯑꯣꯡꯗ ꯄꯥꯡꯊꯣꯛꯏꯕꯒꯤ ꯀꯨꯝꯍꯩꯅꯣ ꯍꯥꯏꯕꯗꯨꯒꯤ ꯃꯔꯝꯗ ꯑꯩꯅ ꯀꯔꯤꯒꯨꯝꯕ ꯈꯔ ꯈꯪꯖꯅꯤꯡꯕꯒꯤ ꯍꯪꯕ ꯑꯣ ꯌꯥꯝ ꯅꯨꯡꯉꯥꯏꯖꯔꯦ ꯑꯣꯖꯥꯗꯒꯤ ꯎꯝ

ꯑꯣ ꯍꯣꯏ ꯎꯝ ꯍꯣꯏ ꯌꯥꯝ ꯅꯨꯡꯉꯥꯏꯖꯔꯦ ꯑꯣꯖꯥꯗꯒꯤ ꯃꯩꯇꯩꯒꯤ ꯑꯣꯏꯕ ꯅꯤꯉꯣꯜ ꯆꯥꯛꯀꯧꯕ ꯍꯤꯌꯥꯡꯒꯩꯒꯤ ꯅꯤꯅꯤ ꯄꯥꯟꯕ ꯅꯤꯉꯣꯜ ꯆꯥꯛꯀꯧꯕꯒꯤ ꯃꯔꯝꯗ ꯇꯥꯛꯄꯤꯕ ꯑꯩꯉꯣꯟꯗ ꯑꯗꯒꯤ ꯃꯆꯤꯜ ꯃꯧꯄ꯭ꯋꯥ ꯑꯣꯏꯕꯒꯤ ꯃꯤꯅꯨꯡꯁꯤ ꯑꯗꯒꯤ ꯊꯧꯒꯜꯂꯣꯟ ꯕꯦꯕꯥꯔꯅ ꯍꯥꯏꯕ ꯃꯈꯩꯁꯤꯡꯁꯤ ꯇꯥꯕꯒꯤꯗꯃꯛꯇ ꯑꯣꯖꯥꯕꯨ ꯑꯩꯅ ꯍꯟꯅ ꯍꯟꯅ ꯍꯥꯏꯅꯤꯡꯉꯥꯟ ꯂꯩꯇꯅ ꯊꯥꯒꯠꯄ ꯐꯣꯡꯗꯣꯛꯆꯔꯤ ꯑꯍꯣꯏ ꯍꯣꯏ ꯑꯣꯖꯥ ꯌꯥꯝ ꯅꯨꯡꯉꯥꯏꯖꯔꯦ ꯑꯣꯖꯥꯅ ꯑꯐ ꯑꯐꯕ ꯋꯥꯍꯩ ꯍꯥꯏꯕꯤꯕꯩꯗꯃꯛꯇꯁꯨ ꯍꯟꯅ ꯍꯟꯅ ꯊꯥꯒꯠꯆꯔꯤ ꯍꯣ ꯍꯣ ꯍꯣꯏ ꯊꯝꯃꯦ